ꯁꯤ ꯁꯣꯝ ꯗꯦꯜꯂꯤꯒꯤ ꯁꯣꯞꯄꯤꯡ ꯃꯣꯜ ꯑꯝꯒꯤ ꯃꯇꯥꯡꯗ ꯍꯪꯖꯒꯦ ꯇꯧꯕ

ꯑꯩꯁꯦ ꯃꯅꯤꯄꯨꯔꯗꯩꯅꯦꯕ ꯑꯗꯣ ꯍꯌꯦꯡꯁꯦ ꯂꯥꯛꯀꯗꯕ ꯑꯗꯣ ꯑꯗꯨꯒꯤ ꯃꯣꯜꯗꯨꯒꯤ ꯃꯇꯥꯡꯗ ꯍꯪꯖꯕꯅꯦ ꯍꯥꯏꯐꯦꯠ

ꯍꯣꯏ ꯍꯣꯏ ꯑꯗꯨꯗꯤ ꯌꯥꯝ ꯅꯨꯡꯉꯥꯏꯖꯔꯦ ꯑꯗꯨꯗꯤ